ꯄꯨꯖꯥ ꯇꯧꯕ ꯍꯥꯏꯕꯁꯤ ꯑꯩꯈꯣꯏꯒꯤ ꯆꯠꯅꯕꯤꯗ ꯌꯥꯝꯅ ꯃꯔꯨ ꯑꯣꯏꯀꯣ ꯄꯨꯖꯥ ꯇꯧꯕ ꯃꯇꯝꯗ ꯑꯩꯈꯣꯏꯒꯤ ꯊꯥꯖꯕ ꯑꯃꯒ ꯂꯣꯏꯅꯅ ꯃꯄꯨꯗ ꯑꯩꯈꯣꯏꯒꯤ ꯊꯧꯗꯥꯡꯁꯤꯡ ꯑꯗꯨꯕꯨ ꯅꯤꯖꯕꯅꯤ ꯅꯣꯡꯃꯒꯤ ꯑꯣꯏꯅ ꯃꯥꯡꯒꯣꯜ ꯑꯣꯏꯅꯕꯒꯤꯗꯃꯛꯇ ꯅꯤꯖꯕꯅꯤ ꯅꯨꯡꯇꯤꯒꯤ ꯑꯌꯨꯛ ꯑꯃꯗꯤ ꯅꯨꯡꯗꯥꯡꯗ

ꯃꯇꯝ ꯆꯥꯅ ꯇꯧꯕ ꯉꯝꯗ꯭ꯔꯒꯗꯤ ꯍꯤꯟꯗꯨ ꯂꯥꯏꯅꯤꯡ ꯆꯠꯄꯒꯤ ꯀꯥꯟꯅꯕ ꯑꯗꯨꯁꯨ ꯂꯩꯇ꯭ꯔꯕꯒꯨꯝꯕꯅꯤ ꯄꯨꯖꯥ ꯇꯧꯕ ꯍꯥꯏꯕꯁꯤꯗꯤ ꯃꯤ ꯃꯤꯒꯤ ꯊꯥꯖꯕ ꯃꯇꯨꯡ ꯏꯟꯅ ꯄꯥꯝꯖ ꯄꯥꯝꯖꯕ ꯃꯑꯣꯡꯗ ꯇꯧꯏ ꯑꯗꯨꯕꯨ ꯑꯩꯒꯤ ꯑꯣꯏꯅꯗꯤ ꯑꯌꯨꯛ ꯉꯟꯇꯥ ꯍꯧꯗꯨꯅ ꯑꯩꯈꯣꯏꯒꯤ ꯌꯨꯝꯁꯤꯡꯕꯨ ꯂꯨꯅ ꯅꯥꯟꯅ ꯁꯦꯡꯗꯣꯛꯂꯒ ꯏꯁꯥ ꯏꯔꯨ ꯏꯔꯨ ꯃꯥꯏꯊꯖꯔꯒ ꯇꯨꯜꯁꯤꯕꯣꯡ ꯃꯈꯣꯡꯗ ꯏꯁꯤꯡ ꯈꯨꯌꯥ ꯑꯃ ꯀꯠꯆꯔꯒ ꯁꯨꯔꯖꯗꯦꯕ ꯏꯄꯥꯗ ꯑꯩꯍꯥꯛꯀꯤ ꯄꯨꯛꯅꯤꯡꯒꯤ ꯑꯣꯏꯕ ꯋꯥꯐꯝ ꯑꯗꯨ ꯁꯤꯟꯅꯖꯩ ꯑꯗꯨꯒ ꯑꯃꯅ ꯅꯨꯃꯤꯗꯥꯡ ꯋꯥꯏꯔꯥꯝꯒꯤ ꯌꯥꯆꯪꯉꯛꯄ ꯃꯇꯝꯗ ꯏꯃꯨꯡ ꯑꯗꯨꯕꯨ ꯁꯥꯟꯇꯤ ꯂꯩꯅ ꯂꯩꯍꯜꯂꯒ

ꯄꯨꯖꯥ ꯇꯧꯕ ꯃꯇꯝꯗ ꯑꯩꯈꯣꯏꯒꯤ ꯑꯅꯤꯡꯕ ꯑꯄꯥꯝꯕꯁꯤꯡ ꯑꯗꯨꯁꯨ ꯅꯤꯖꯕꯅꯤ ꯄꯨꯖꯥ ꯅꯨꯡꯇꯤꯒꯤ ꯇꯧꯕ ꯑꯁꯤꯅ ꯑꯩꯈꯣꯏꯒꯤ ꯄꯨꯛꯅꯤꯡꯗ ꯋꯥꯈꯜꯗ ꯁꯦꯡꯍꯜꯂꯤ ꯑꯩꯈꯣꯏꯒꯤ ꯋꯥꯈꯜꯗ ꯂꯩꯔꯝꯕ ꯑꯋꯥꯕꯁꯤꯡ ꯄꯣꯊꯥꯐꯝ ꯈꯪꯗꯕꯁꯤꯡ ꯑꯗꯨꯁꯨ ꯄꯣꯊꯥꯕ ꯐꯪꯍꯜꯂꯤ ꯏꯁꯥꯗ ꯍꯛꯆꯥꯡꯗ ꯁꯥꯟꯇꯤꯁꯨ ꯄꯨꯔꯛꯏ ꯑꯩ ꯏꯁꯥꯃꯛꯇꯁꯨ ꯊꯣꯛꯈ꯭ꯔꯕꯅꯤ ꯅꯨꯡꯇꯤꯒꯤ ꯂꯥꯏ ꯈꯣꯏꯔꯝꯕ ꯑꯁꯤꯅ ꯑꯩꯈꯣꯏꯒꯤ ꯋꯥꯈꯜꯕꯨ ꯆꯔꯥꯡꯅꯍꯟꯕ ꯑꯋꯥꯍꯟꯕꯁꯤꯡ ꯑꯗꯨꯁꯨ ꯂꯣꯏꯅꯃꯛ ꯀꯣꯛꯍꯟꯂꯤ